ꯄ꯭ꯔꯀꯤꯇꯤꯒꯤ ꯈꯜ ꯑꯁꯤ ꯅꯣꯡꯃ ꯅꯣꯡꯃꯒꯤ ꯑꯗꯨꯝ ꯑꯩꯈꯣꯏ ꯃꯤꯑꯣꯏꯕꯅ ꯆꯩꯊꯦꯡ ꯄꯤꯔꯕꯅꯤꯅ ꯑꯩꯈꯣꯏꯒꯤ ꯃꯄꯨꯅ ꯄꯤꯖꯔꯛꯄ ꯄ꯭ꯔꯀꯤꯇꯤꯒꯤ ꯈꯨꯗꯣꯜ ꯑꯗꯣ ꯅꯣꯡꯃ ꯅꯣꯡꯃꯒꯤ ꯃꯥꯡꯁꯤꯜꯂꯛꯑꯦ ꯍꯥꯏꯔꯤꯕ ꯑꯁꯤꯗꯒꯤ ꯑꯩꯈꯣꯏꯒꯤ ꯅꯣꯡ ꯇꯥꯔꯛꯀꯗꯕ ꯃꯇꯝꯗ ꯇꯥꯁꯤꯜꯂꯛꯇꯕ ꯁꯥꯒꯗꯕ ꯃꯇꯝꯗ ꯁꯥꯔꯛꯇꯕ ꯏꯪꯒꯗꯕ ꯃꯇꯝꯗ ꯏꯪꯉꯛꯇꯕꯅ ꯃꯔꯝ ꯑꯣꯏꯔꯒ ꯂꯧꯎ ꯁꯤꯡꯎ ꯇꯧꯔꯤꯕ ꯃꯤꯁꯤꯡꯅ ꯃꯥꯒꯤ ꯂꯕꯨꯛꯁꯤꯡꯗ ꯂꯧ ꯎꯕ ꯃꯇꯝꯗ ꯐꯧ ꯊꯥꯔꯦ ꯐꯧ ꯊꯥ ꯃꯇꯝꯗ ꯏꯁꯤꯡ ꯂꯩꯇ꯭ꯔꯦ ꯏꯁꯤꯡ ꯂꯩꯇ꯭ꯔꯝꯅꯤꯅ ꯂꯧ ꯄꯥꯜꯂꯛꯇ꯭ꯔꯦ ꯃꯁꯤꯗꯒꯤ ꯂꯧꯎ ꯁꯤꯡꯎ ꯇꯧꯔꯤꯕ ꯄ꯭ꯔꯖꯥꯁꯤꯡꯅꯗꯤ ꯀꯞꯄ ꯀꯌꯥ ꯌꯥꯎꯅꯔꯦ ꯉꯁꯤꯒꯤ ꯄꯥꯜꯂꯤꯕ ꯁꯔꯀꯥꯔ ꯑꯁꯤꯅꯁꯨ ꯍꯥꯏꯔꯤꯕ ꯂꯧꯎ ꯁꯤꯡꯎ ꯇꯧꯔꯤꯕ ꯃꯐꯝꯁꯤꯡ ꯑꯁꯤꯗ ꯗ꯭ꯔꯦꯅꯦꯁ ꯁꯤꯁꯇꯦꯝ ꯃꯔꯝ ꯆꯥꯅ ꯊꯝꯕꯤꯗꯕ ꯑꯃꯗꯤ

ꯆꯨꯒꯗꯕ ꯃꯇꯝꯗ ꯅꯣꯡ ꯆꯨꯗ꯭ꯔꯒ ꯆꯨꯔꯣꯏꯗꯕ ꯃꯇꯝꯗ ꯅꯣꯡ ꯆꯨꯁꯤꯜꯂꯛꯄ ꯑꯁꯤꯅ ꯂꯧꯎ ꯁꯤꯡꯎ ꯇꯧꯔꯤꯕ ꯄ꯭ꯔꯖꯥꯁꯤꯡꯗꯗꯤ ꯑꯋꯥꯕ ꯌꯥꯝꯅ ꯄꯤꯕꯤ ꯑꯩꯈꯣꯏꯅ ꯂꯧ ꯄꯥꯜꯂꯛꯑꯕ ꯃꯇꯨꯡꯗ ꯅꯣꯡ ꯆꯨꯁꯤꯜꯂꯛꯑꯕꯗꯤ ꯑꯩꯈꯣꯏꯒꯤ ꯇꯧꯖꯈꯤꯕ ꯍꯣꯠꯅꯖꯈꯤꯕ ꯀꯌꯥ ꯑꯗꯨ ꯑꯃꯥꯡꯕ ꯀꯌꯥ ꯄꯤ ꯂꯧ ꯊꯥꯒꯗꯧꯔꯤꯕ ꯃꯇꯝꯗ ꯑꯩꯈꯣꯏꯅ ꯏꯁꯤꯡ ꯐꯪꯗꯕ ꯑꯁꯤꯅ ꯈ꯭ꯋꯥꯏꯗꯒꯤ ꯃꯔꯨꯑꯣꯏꯅ ꯂꯧꯎ ꯁꯤꯡꯎꯒꯤꯗꯤ ꯃꯆꯥꯛ ꯑꯃ ꯑꯣꯏ ꯗ꯭ꯔꯦꯅꯦꯁ ꯁꯤꯁꯇꯦꯝ ꯂꯩꯇꯕ ꯑꯃꯗꯤ ꯀꯦꯅꯦꯜ ꯁꯤꯁꯇꯦꯝ ꯂꯩꯇꯕ ꯃꯥꯒꯤ ꯏꯁꯤꯡ ꯆꯦꯟꯁꯤꯟꯐꯝ ꯂꯩꯇꯕ ꯊꯥꯗꯣꯛꯐꯝ ꯂꯩꯇꯕꯁꯤꯡ ꯑꯁꯤ ꯂꯧꯎ ꯁꯤꯡꯎ ꯇꯧꯕꯁꯤꯡꯒꯤꯗꯤ ꯈ꯭ꯋꯥꯏꯗꯒꯤ ꯃꯔꯨꯑꯣꯏꯔꯕ